ꯃꯃꯥꯡ ꯊꯥꯗ ꯑꯩꯅ ꯒꯨꯔꯇꯥ ꯑꯃ ꯂꯩꯔꯨꯏ ꯀꯥꯂꯦꯟ ꯊꯥꯅ ꯃꯔꯝ ꯑꯣꯏꯔꯒ ꯀꯥꯂꯦꯟꯗ ꯒꯨꯔꯇꯥ ꯑꯁꯤ ꯁꯦꯠꯄꯁꯨ ꯌꯥꯝꯅ ꯅꯨꯡꯉꯥꯏ ꯁꯨꯕꯗꯁꯨ ꯃꯆꯨ ꯆꯨꯗꯦ ꯂꯣꯏꯅꯅ ꯁꯤꯖꯤꯟꯅꯕꯗꯁꯨ ꯑꯗꯨꯛꯀꯤ ꯃꯇꯤꯛ ꯅꯨꯡꯉꯥꯏ